ꯎꯝ ꯇꯥꯗ꯭ꯔꯦ ꯁꯤꯗꯤ ꯍꯜꯂꯣ ꯇꯥꯔꯕ ꯍꯜꯂꯣ ꯇꯥꯔꯕ ꯎꯝ ꯑꯣ ꯐꯣꯟ ꯇꯧꯖꯔꯛꯂꯤꯁꯦ ꯁꯦꯟ ꯑꯦꯟꯊꯣꯅꯤ ꯁ꯭ꯀꯨꯜꯗꯒꯤꯅꯦꯕꯀꯣ ꯑꯥ ꯁꯤ ꯌꯥꯏꯈꯣꯝꯕꯒꯤ ꯄꯦꯔꯦꯟꯁ ꯅꯠꯇ꯭ꯔꯣ ꯑꯧ ꯑꯥ ꯁ꯭ꯀꯨꯜꯒꯤ ꯑꯥ ꯐꯪꯁꯟ ꯑꯃ ꯂꯩꯌꯦꯕꯀꯣ ꯑꯥ ꯑꯗꯨ ꯁ꯭ꯀꯨꯜꯒꯤ ꯐꯪꯁꯟꯁꯦ ꯂꯣꯏꯔꯒ ꯑꯦꯛꯖꯥꯝ ꯑꯃꯨꯛ ꯇꯧꯗꯣꯏꯅꯦꯕ ꯑꯗꯨꯅ ꯑꯦꯛꯖꯥꯝ ꯇꯧꯗ꯭ꯔꯤꯉꯩꯒꯤ ꯐꯪꯁꯟ ꯇꯧꯗ꯭ꯔꯤꯉꯩꯒꯤ ꯃꯇꯝꯗ ꯄꯦꯔꯦꯟꯁ ꯃꯤꯇꯤꯡ ꯑꯃ ꯂꯩꯌꯦꯕꯀꯣ ꯁꯤꯗ ꯄꯦꯔꯦꯟꯁ ꯃꯤꯇꯤꯡ ꯑꯃ ꯂꯩꯌꯦꯕ ꯗꯦꯠ ꯇ꯭ꯋꯦꯟꯇꯤ ꯋꯥꯟꯗ ꯑꯗꯨꯅ ꯑꯗꯨꯅ ꯑꯗꯨꯅ ꯑꯗꯨꯒꯤ ꯏꯟꯐꯣꯝ ꯇꯧꯖꯔꯛꯄꯅꯦ ꯑꯧ ꯐꯥꯗꯔ ꯅꯠꯇ꯭ꯔꯒ ꯃꯥꯗꯔ ꯑꯃ ꯍꯦꯛꯇ ꯌꯥꯏꯌꯦꯕꯀꯣ ꯄꯨꯂꯞ ꯂꯥꯛꯄꯤꯔꯒꯁꯨ ꯌꯥꯏ ꯑꯗꯣ ꯃꯤꯇꯤꯡ ꯃꯤꯇꯤꯡꯁꯤꯗ ꯍꯣꯏ ꯑꯦꯛꯖꯥꯝꯒꯤ ꯀꯩꯒꯤ ꯑꯗꯒꯤ ꯐꯤ ꯀ꯭ꯂꯤꯌꯥꯔꯦꯟꯁꯀꯤ ꯀꯩꯒꯤ ꯃꯇꯥꯡ ꯑꯗꯒꯤꯗꯤ ꯁꯥꯇ꯭ꯔꯅ ꯁꯣꯜꯂꯤꯕ ꯈꯣꯠꯂꯤꯕ ꯁꯤꯒꯤ ꯃꯇꯥꯡꯗ ꯂꯣꯏꯅꯃꯛ ꯈꯟꯅ ꯅꯩꯅꯗꯣꯏꯅꯦꯕꯀꯣ ꯑꯗꯨꯅ ꯗꯦꯠ ꯇ꯭ꯋꯦꯟꯇꯤ ꯋꯥꯟꯗꯨꯗ ꯌꯥꯔꯒꯗꯤ ꯁꯨꯡꯁꯣꯏ ꯁꯣꯏꯗꯅ ꯐꯥꯗꯔ ꯃꯥꯗꯔ ꯑꯣꯏꯔꯒ ꯅꯠꯇ꯭ꯔꯒꯁꯨ ꯕꯣꯠ ꯑꯅꯤꯃꯛ ꯂꯥꯛꯂꯒꯁꯨ ꯑꯗꯨꯝ ꯌꯥꯔꯦ ꯑꯗꯣ ꯂꯥꯛꯄꯤꯅꯕꯅ ꯁ꯭ꯀꯨꯜꯁꯦ ꯄꯨꯡ ꯇꯔꯥꯗꯒꯤ ꯍꯧꯖꯗꯣꯏꯅꯦ ꯑꯗꯣ ꯃꯤꯇꯤꯡꯁꯦ ꯄꯨꯡ ꯇꯔꯥ ꯃꯥꯊꯣꯏ ꯃꯈꯥꯏ ꯑꯗꯥꯏꯗꯒꯤ ꯍꯧꯅꯕꯅ ꯁꯤꯟꯖꯔꯤꯕꯀꯣ ꯑꯗꯨꯅ ꯁꯨꯡꯁꯣꯏ ꯁꯣꯏꯗꯅ ꯂꯥꯛꯄꯤꯅꯕꯅ ꯏꯝꯐꯣꯝ ꯇꯧꯖꯔꯛꯄꯅꯤ ꯑꯥ ꯑꯗꯣ ꯀꯔꯤ ꯀꯔꯤ ꯑꯇꯩ ꯑꯇꯩ ꯑꯉꯥꯡ ꯀꯔꯤꯒꯤ ꯃꯇꯥꯡꯗ ꯁ꯭ꯀꯨꯜꯒꯤ ꯃꯇꯥꯡꯗ ꯀꯔꯤ ꯀꯔꯤ ꯍꯥꯏꯅꯤꯡꯕ ꯑꯇꯩ ꯀꯩꯁꯨꯝꯗ ꯂꯩꯕꯤꯗꯕ꯭ꯔꯥ ꯑꯥꯎ ꯑꯥꯎ ꯑꯥ ꯍꯣꯏ ꯑꯣ ꯀꯂꯔꯒꯨꯝꯕ ꯀꯩꯒꯨꯝꯕ ꯅꯣꯠꯕꯨꯛ ꯀꯨꯝꯕꯗꯨꯗꯤ ꯂꯧꯁꯤꯜꯂꯦꯕꯀꯣ ꯑꯗꯨ ꯇꯣꯉꯥꯟꯕ ꯑꯦꯛꯁꯇ꯭ꯔꯥ ꯃꯥꯡꯕ ꯈꯣꯠꯄꯁꯦ ꯑꯗꯨꯝ ꯀꯝꯄ꯭ꯂꯦꯟ ꯃꯌꯥꯝ ꯑꯃ ꯂꯥꯛꯑꯦ ꯑꯩꯈꯣꯏꯁꯨ ꯑꯗꯨ ꯅꯨꯃꯤꯠꯇꯨꯗꯁꯨ ꯑꯗꯨꯝ ꯐꯖꯅ ꯑꯗꯨꯝ ꯎꯝ ꯋꯥꯔꯤꯗꯨ ꯑꯗꯨꯝ ꯁꯥꯟꯅꯃꯤꯟꯅꯔꯁꯤꯀꯣ ꯑꯗꯨꯒ ꯑꯗꯨꯃꯥꯏꯅ ꯇꯧꯕꯁꯦ ꯀꯝꯄ꯭ꯂꯦꯟꯁꯦ ꯑꯗꯨꯃ ꯂꯥꯛꯑꯦ ꯑꯗꯨꯒ ꯑꯩꯈꯣꯏ ꯁ꯭ꯀꯨꯜꯒꯤ ꯁꯥꯏꯠꯇꯒꯤꯁꯨ ꯂꯧꯁꯤꯟꯕ ꯂꯩ ꯑꯗꯨ ꯂꯧꯁꯤꯟꯇꯥꯔꯒꯁꯨ ꯁꯤꯁꯤ ꯂꯧꯁꯤꯟꯕ ꯍꯥꯏꯕ ꯑꯃ ꯂꯩꯌꯦꯕꯀꯣ ꯂꯣꯏꯅꯃꯛ ꯁꯥꯇ꯭ꯔꯅ ꯄꯨꯔꯛꯄ ꯈꯨꯗꯤꯡꯃꯛꯇꯤ ꯂꯧꯁꯤꯟꯕꯗꯤ ꯂꯩꯇꯦ ꯑꯗꯨꯅ ꯃꯣꯏ ꯃꯁꯦꯟ ꯍꯥꯞꯆꯤꯟ ꯑꯉꯥꯡ ꯉꯥꯛꯇꯅꯤꯅ ꯍꯥꯞꯆꯤꯟꯅꯕ ꯈꯣꯠꯆꯤꯟꯅꯕ ꯑꯣꯏꯔꯝꯕꯁꯨ ꯌꯥꯏꯅ ꯈꯜꯂꯦꯕꯀꯣ ꯑꯗꯣ ꯚꯦꯟꯒꯤ ꯃꯇꯥꯡꯁꯨ ꯚꯦꯟꯒꯤ ꯗ꯭ꯔꯥꯏꯕꯔꯁꯤꯡ ꯀꯩꯁꯤꯡꯁꯨ ꯑꯗꯨꯝ ꯌꯥꯎꯒꯅꯤ ꯑꯗꯨ ꯅꯨꯃꯤꯠꯇꯨꯗ ꯃꯤꯇꯤꯡꯁꯤꯗ ꯑꯥꯎ ꯄꯨꯟꯅ ꯌꯥꯎꯅꯤ ꯑꯗꯣ ꯍꯟꯇꯛ ꯍꯣꯏ ꯑꯉꯥꯡ ꯌꯥꯝꯅ ꯆꯤꯟꯅ ꯇꯣꯡꯕ ꯈꯣꯠꯄꯒꯤ ꯀꯝꯄ꯭ꯂꯦꯟꯁꯦ ꯑꯗꯨꯝ ꯂꯥꯛꯑꯦꯕꯀꯣ ꯑꯗꯨꯅ ꯚꯦꯟꯁꯦ ꯈꯔ ꯀꯩꯅꯣ ꯇꯧꯔꯒ ꯕꯁꯇ ꯆꯠꯍꯜꯅꯕꯅ ꯑꯗꯨꯃꯥꯏꯅ ꯈꯟꯅꯕꯅꯦ ꯑꯗꯣ ꯑꯗꯨꯝ ꯑꯗꯨ ꯅꯨꯃꯤꯠꯇꯨꯗ ꯂꯥꯛꯄꯤꯔꯒ ꯐꯖꯅ ꯑꯗꯨꯝ ꯃꯤꯇꯤꯡꯗꯨꯗ ꯋꯥꯔꯤꯗꯣ ꯁꯥꯟꯅꯔꯒ ꯈꯟꯅꯃꯤꯟꯅꯔꯁꯤꯀꯣ ꯑꯗꯨꯗꯤ ꯑꯥ ꯑꯥ ꯊꯝꯖꯔꯒꯦ ꯑꯗꯨꯗꯤ